ꯆꯥꯛꯈꯨꯝ ꯑꯃꯁꯨꯡ ꯇꯣꯏꯂꯦꯠꯅꯆꯤꯡꯕ ꯎꯠꯇꯤꯟꯁꯤꯡ ꯈꯔꯃꯤꯁꯤꯡ ꯆꯪꯗꯅꯕꯁꯤ ꯂꯩꯇꯅꯕꯁꯤ ꯑꯩꯈꯣꯏꯅ ꯂꯨꯅ ꯅꯥꯟꯅ ꯂꯩꯒꯗꯕꯅꯤ ꯃꯈꯣꯏ ꯑꯅꯤꯁꯤꯅ ꯂꯩꯅꯤꯡꯕꯁꯦ ꯑꯃꯣꯠ ꯑꯀꯥꯏ ꯂꯩꯕ ꯃꯐꯝ ꯐꯤꯔꯣꯟ ꯑꯣꯏꯔꯣ ꯏꯟꯁꯥꯡ ꯅꯥꯄꯤ ꯑꯣꯏꯔꯣ ꯑꯥꯄꯨꯝ ꯑꯁꯥ ꯂꯩꯐꯝ ꯃꯅꯝꯗꯅꯤ ꯃꯈꯣꯏꯅ ꯂꯥꯛꯄꯁꯦ ꯃꯅꯝ ꯅꯝꯊꯤꯕ ꯃꯅꯝ ꯅꯨꯡꯁꯤꯕ ꯍꯥꯏꯕꯁꯦ ꯊꯤꯔꯛꯄꯅꯤ ꯃꯈꯣꯏꯅ ꯄꯥꯝꯕ ꯄꯣꯠꯇꯨꯗ ꯏꯟꯕꯅꯤ ꯍꯌꯤꯡꯒꯨꯝꯕꯅꯤ ꯃꯈꯣꯏ ꯃꯈꯜꯁꯤꯁꯨ ꯑꯗꯨꯅ ꯄꯣꯠꯇꯨꯗ ꯇꯥꯟꯅꯔꯛꯀꯅꯤ ꯏꯟꯅꯔꯛꯀꯅꯤ ꯑꯗꯨꯅ ꯑꯩꯈꯣꯏꯅ ꯀꯩꯗꯧꯉꯩꯗꯁꯨ ꯇꯣꯏꯂꯦꯠꯇꯁꯨ ꯑꯃꯣꯠ ꯑꯀꯥꯏ ꯊꯝꯃꯣꯏꯗꯕꯅꯤ ꯑꯃꯣꯠ ꯑꯀꯥꯏ ꯀꯥꯆꯤꯟ ꯀꯣꯏꯌꯥꯗ ꯅꯞꯁꯜꯂꯒ ꯊꯝꯕ ꯑꯗꯨꯅ ꯆꯤꯡꯕ ꯑꯃꯠꯇ ꯊꯝꯃꯣꯏꯗꯕꯅꯤ ꯇꯣꯏꯂꯦꯠꯁꯦ ꯅꯥꯟꯅ ꯅꯥꯟꯅ ꯁꯦꯡꯗꯣꯛꯑꯒ ꯔꯨꯝ ꯐ꯭ꯔꯦꯁꯅꯔ ꯊꯝꯃꯒ ꯂꯨꯅ ꯅꯥꯟꯅ ꯊꯝꯕꯤꯒꯗꯕꯅꯤ ꯑꯗꯨꯇ ꯅꯠꯇꯦ ꯑꯩꯈꯣꯏꯅ ꯆꯥꯛꯈꯨꯝꯒꯤ ꯎꯄꯨ ꯀꯣꯜꯂꯤꯛ ꯋꯥꯏꯔꯝ ꯊꯝꯐꯝ ꯑꯗꯨ ꯑꯗꯥ ꯆꯥꯛꯈꯨꯝ ꯍꯥꯏꯕꯁꯤꯗ ꯑꯃꯣꯠ ꯑꯀꯥꯏ ꯆꯥꯕꯗ ꯂꯦꯝꯕ ꯆꯥꯅꯤꯡꯗꯕ ꯄꯣꯠ ꯂꯦꯝꯙꯔꯒ ꯄꯨꯝꯃꯒ ꯊꯝꯕ ꯄꯣꯠ ꯑꯁꯤꯒꯨꯝꯕꯁꯤ ꯆꯥꯕ ꯂꯥꯛꯄ ꯑꯗꯨꯗꯒꯤ ꯃꯔꯨꯝ ꯊꯨꯔꯒ ꯑꯗꯨꯗꯒꯤ ꯍꯧꯔꯛꯄꯅꯤ ꯈꯔꯃꯤ ꯍꯥꯏꯔꯤꯕ ꯇꯤꯟ ꯑꯁꯤ ꯑꯗꯨꯅ ꯆꯥꯛꯈꯨꯝꯗ ꯎꯇꯦꯟꯁꯤꯜꯒꯨꯝꯕ ꯀꯔꯤ ꯀꯔꯥ ꯂꯣꯏꯅꯃꯛꯁꯤ ꯂꯨꯅ ꯅꯥꯟꯅ ꯎꯄꯨꯒꯨꯝꯕ ꯆꯥꯛꯈꯨꯝꯒꯤ ꯎꯄꯨ ꯀꯣꯜ ꯂꯤꯛ ꯍꯥꯞꯅꯕ ꯎꯄꯨ ꯏꯟꯁꯥꯡ ꯅꯥꯄꯤ ꯍꯥꯞꯅꯕ ꯄꯥꯇ꯭ꯔ ꯂꯣꯏꯅꯃꯛꯁꯦ ꯃꯔꯛ ꯃꯔꯛꯇ ꯁꯦꯡꯗꯣꯛꯂꯒ ꯂꯨꯅ ꯅꯥꯟꯅ ꯊꯝꯒꯗꯕꯅꯤ